ꯍꯦꯜꯂꯣ ꯑꯜ ꯑꯁꯔ ꯐꯥꯁ ꯐꯨꯗ ꯑꯣꯏꯕꯤꯔꯕ꯭ꯔꯥ ꯑꯩ ꯉꯁꯥꯏ ꯑꯣꯔꯗꯔ ꯇꯧꯖꯈꯤꯕꯅꯦ ꯑꯩ ꯆꯤꯛꯀꯟ ꯕ꯭ꯔꯤꯌꯥꯅꯤ ꯑꯣꯔꯗꯔ ꯇꯧꯖꯈꯤꯕꯅꯦꯕꯀꯣ ꯑꯗꯣ ꯊꯨꯝꯗꯣ ꯈꯤꯇꯪ ꯍꯟꯊꯍꯟꯕꯤꯌꯣ ꯍꯥꯏꯖꯒꯦ ꯇꯧꯖꯕꯅꯦ ꯑꯗꯨꯒ ꯃꯥꯒꯤ ꯁ꯭ꯄꯥꯏꯁꯤꯁꯤꯡꯗꯣ ꯑꯗꯨꯝ ꯃꯌꯥꯝꯒꯤ ꯅꯣꯔꯃꯦꯜ ꯆꯥꯡ ꯑꯗꯨꯝ ꯍꯥꯞꯄꯤꯌꯨ ꯃꯣꯔꯣꯛꯇꯣ ꯑꯗꯨ ꯑꯗꯨꯅ ꯈꯤꯇꯪ ꯀ꯭ꯋꯥꯂꯤꯇꯤ ꯍꯦꯜꯂꯟꯕꯤꯌꯣ ꯑꯩ ꯃꯣꯔꯣꯛ ꯈꯔ ꯆꯥꯕ ꯄꯥꯝꯖꯩ ꯌꯥꯔꯒꯗꯤ ꯑꯗꯨꯝꯇꯪ ꯇꯧꯍꯟꯖꯅꯤꯡꯉꯤ